ꯅꯪꯒꯤ ꯒꯥꯔꯤ ꯑꯁꯦ ꯇꯣꯡꯂꯨꯕꯗꯒꯤ ꯌꯥꯝꯅ ꯏꯁꯥꯁꯦ ꯍꯦꯟꯅ ꯅꯨꯡꯉꯥꯏꯇ꯭ꯔꯦ ꯅꯪꯒꯤ ꯒꯥꯔꯤꯒꯤ ꯐꯤꯕꯝ ꯑꯁꯤ ꯑꯁꯨꯛꯀꯤ ꯃꯇꯤꯛ ꯐꯠꯇ꯭ꯔꯦ ꯀꯃꯥꯏꯅꯕꯨ ꯊꯧꯔꯤꯃꯣ ꯁꯤꯕꯨ ꯒꯥꯔꯤ ꯊꯧꯔꯤꯝꯅꯦꯅ ꯁꯤ ꯒꯥꯔꯤꯒꯤ ꯁꯤꯠꯁꯤꯡꯁꯤꯅ ꯃꯔꯣꯜ ꯑꯃ ꯁꯦꯒꯥꯏꯔꯤꯕ ꯎꯐꯨꯜꯅ ꯃꯔꯣꯜ ꯑꯃ ꯊꯥꯡꯉꯤꯕ ꯑꯗꯒꯤꯗꯤ ꯅꯪꯅ ꯍꯣꯔꯣꯟ ꯈꯣꯡꯉꯤꯝꯅꯤ ꯀꯥꯏꯅ ꯍꯣꯔꯣꯟꯗꯨꯁꯨ ꯈꯣꯡꯒꯗꯕ ꯃꯇꯝꯗ ꯈꯣꯡꯗꯦ ꯈꯣꯡꯉꯣꯏꯗꯕ ꯃꯇꯝꯗꯅ ꯄꯪꯈꯣꯡꯗ ꯈꯣꯡꯉꯤ ꯑꯗꯨꯅ ꯑꯩꯈꯣꯏꯗ ꯅꯣꯏꯁ ꯄꯣꯂꯨꯁꯟ ꯊꯣꯛꯍꯟꯗꯅ ꯑꯁꯨꯛꯀꯤ ꯃꯇꯤꯛ ꯅꯨꯡꯉꯥꯏꯇ꯭ꯔꯦ ꯑꯗꯨꯒꯤꯁꯨ ꯃꯊꯛꯇ ꯑꯃꯨꯛ ꯂꯝꯕꯤꯗ ꯃꯇꯦꯛ ꯑꯃꯃꯨꯛ ꯊꯧꯔꯦ ꯑꯗꯨꯒ ꯊꯧꯔꯛꯑꯀꯥꯟꯗ ꯑꯃꯨꯛ ꯅꯪ ꯒꯥꯔꯤ ꯀꯩꯅꯣ ꯇꯌꯥꯔ ꯄꯝꯆꯔ ꯑꯃꯨꯛ ꯑꯣꯏꯈ꯭ꯔꯦ ꯑꯁ ꯑꯩ ꯑꯔꯦꯝꯕ ꯑꯃꯗ ꯇꯣꯡꯖꯔꯨꯕꯅꯤ ꯅꯪꯒꯤ ꯒꯥꯔꯤꯁꯦ ꯒꯥꯔꯤꯗꯣ ꯁꯨꯃꯥꯏꯅ ꯇꯧꯅꯤ ꯈꯪꯂꯝꯃꯗꯤ ꯇꯣꯡꯂꯣꯏꯗꯕꯅꯤ ꯁꯤꯒꯨꯝꯕ ꯒꯥꯔꯤꯕꯨ ꯊꯧꯕ ꯍꯧꯅꯕ꯭ꯔꯣ ꯅꯤꯌꯣꯝ ꯅꯤꯇꯤ ꯆꯨꯝꯅ ꯆꯦꯛ ꯅꯨꯡ ꯇꯧꯔꯒ ꯒꯥꯔꯤꯁꯤ ꯐꯖꯅ ꯊꯧꯔꯝꯕ ꯇꯥꯔꯗꯤ ꯐꯕꯒꯗꯕꯕꯨ ꯒꯥꯔꯤꯕꯨ ꯁꯨꯃꯥꯏꯅ ꯂꯝꯕꯤꯗ ꯆꯠꯂꯤꯕ ꯇ꯭ꯔꯥꯟꯁꯄꯣꯔꯠ ꯄꯨꯔꯒ ꯆꯠꯂꯤꯕ ꯒꯥꯔꯤꯕꯨ ꯑꯁꯨꯃꯥꯏꯅ ꯊꯧꯕ ꯍꯧꯅꯕ꯭ꯔꯣ ꯃꯇꯨꯡ ꯃꯅꯥꯎꯗꯤ ꯁꯨꯝꯕ ꯒꯥꯔꯤꯁꯤ ꯊꯧꯗꯕꯅ ꯍꯦꯟꯅ ꯐꯩ